ꯐꯤꯞꯇꯤꯟ ꯖꯨꯟ ꯇꯨ ꯊꯥꯎꯖꯟ ꯋꯥꯟ ꯇꯨꯌꯦꯜꯞ ꯑꯥꯒꯁ ꯇꯨ ꯊꯥꯎꯖꯟ ꯇꯨ ꯐꯤꯞꯇꯤꯟ ꯃꯦ ꯇꯨ ꯊꯥꯎꯖꯟ ꯊ꯭ꯔꯤ ꯑꯩꯇꯤꯟ ꯗꯤꯁꯦꯝꯕꯔ ꯇꯨ ꯊꯥꯎꯖꯟ ꯐꯣꯔ ꯇ꯭ꯋꯦꯟꯇꯤ ꯋꯥꯟ ꯖꯅꯋꯥꯔꯤ ꯇꯨ ꯊꯥꯎꯖꯟ ꯐꯥꯏꯚ